ꯍꯦꯜꯂꯣ ꯁꯍꯦ ꯅꯠꯇ꯭ꯔꯣ ꯅꯪꯕꯣ ꯑꯣ ꯑꯩꯅꯅꯦ ꯅꯪ ꯅꯍꯥꯟ ꯏꯄ꯭ꯔꯦꯁꯟ ꯇꯧꯈꯤꯕꯗꯣ ꯅꯪꯉꯣꯟꯗ ꯁꯖꯦꯁꯁꯟ ꯈꯔ ꯄꯤꯒꯦ ꯇꯧꯕꯅꯦ ꯍꯥꯏꯕꯗꯤ ꯅꯪꯅ ꯆꯥꯕ ꯌꯥꯕ ꯌꯥꯗꯕ ꯍꯥꯏꯕꯗꯤ ꯊꯥ ꯑꯍꯨꯝ ꯃꯔꯤꯃꯨꯛꯇꯤ ꯆꯥꯕ ꯌꯥꯕ ꯌꯥꯗꯕ ꯂꯩꯑꯦꯕꯀꯣ ꯑꯗꯣ ꯅꯪꯉꯣꯟꯗ ꯁꯥꯖꯦꯁꯁꯟ ꯑꯦꯗꯚꯥꯏꯁ ꯈꯔꯥ ꯇꯧꯒꯦ ꯇꯧꯕꯅꯦ ꯑꯗꯣ ꯅꯪꯉꯣꯟꯗ ꯍꯧꯖꯤꯛ ꯅꯁꯥꯕꯨ ꯀꯝꯗꯧꯔꯤꯒꯦ ꯅꯨꯡꯉꯥꯏꯇꯕ ꯂꯩꯕ꯭ꯔꯥ ꯀꯃꯥꯏꯅ ꯇꯧꯒꯦ ꯑꯥ ꯑꯗꯨ ꯆꯥꯕ ꯊꯛꯄꯗꯤ ꯀꯃꯥꯏꯅ ꯇꯧꯔꯤ ꯑꯥ ꯑꯗꯨ ꯌꯥꯝ ꯐꯩ ꯅꯁꯥꯅ ꯍꯥꯏꯕꯗꯤ ꯅꯁꯥꯒꯤ ꯍꯦꯜꯊꯀꯤ ꯅꯁꯥꯅ ꯆꯦꯛꯁꯤꯟꯖꯔꯗꯤ ꯌꯥꯝ ꯐꯩ ꯑꯗꯣ ꯅꯪꯅꯅꯦ ꯍꯧꯖꯤꯛꯅꯦ ꯑꯩꯈꯣꯏꯅ ꯆꯥꯗꯧꯕ ꯄꯣꯠꯁꯤ ꯅꯪ ꯊꯥꯎꯒꯨꯝꯕ ꯑꯗꯨꯗꯒꯤ ꯀꯩꯒꯨꯝꯕꯁꯦ ꯌꯥꯝ ꯆꯥꯁꯤꯟꯒꯅꯨꯀꯣ ꯑꯗꯨꯗꯒꯤ ꯑꯩꯈꯣꯏꯒꯤ ꯏꯁꯄꯥꯏꯁꯤ ꯑꯣꯏꯕ ꯐꯨꯗꯀꯣ ꯑꯗꯩ ꯖꯪ ꯐꯨꯠ ꯑꯗꯨꯗꯒꯤ ꯃꯄꯥꯟꯗꯒꯤ ꯔꯦꯁꯇꯨꯔꯦꯟꯒꯨꯝꯕ ꯍꯣꯇꯦꯜꯗꯒꯤ ꯂꯧꯔꯒ ꯄꯣꯠ ꯆꯥꯕ ꯁꯨꯒꯨꯝꯕ ꯃꯌꯥꯝꯁꯤ ꯌꯥꯗꯦꯀꯣ ꯑꯥꯗꯥ ꯑꯆꯝꯕ ꯑꯗꯨꯗꯒꯤ ꯐ꯭ꯔꯨꯠꯁꯇ ꯍꯥꯏꯔꯒꯁꯨ ꯑꯦꯄꯜꯒꯨꯝꯕ ꯕꯅꯥꯅꯒꯨꯝꯕ ꯂꯐꯣꯏꯒꯨꯝꯕ ꯑꯗꯨꯗꯩ ꯌꯥꯝꯅ ꯁꯤꯟꯕ ꯄꯣꯠꯇꯤ ꯆꯥꯁꯤꯟꯗꯕ ꯑꯥꯎ ꯑꯗꯨ ꯅꯪꯅꯦ ꯅꯪ ꯅꯁꯥ ꯅꯨꯡꯉꯥꯏꯇꯕ ꯂꯩꯔꯒꯁꯨ ꯑꯩꯉꯣꯟꯗ ꯑꯗꯨꯝ ꯍꯥꯏꯔꯛꯑꯣ ꯌꯥꯅꯤꯀꯣ ꯑꯥꯎ ꯑꯇꯩ ꯍꯥꯏꯅꯤꯡꯕ ꯂꯩꯔꯤꯕ꯭ꯔꯥ ꯅꯪ ꯑꯣ ꯍꯣꯏ ꯍꯣꯏ ꯐꯔꯦ ꯐꯔꯦ ꯑꯗꯨꯗꯤ ꯅꯪ ꯇꯧꯔꯛꯎꯀꯣ ꯎꯝ ꯑꯣꯀꯦ ꯑꯣꯀꯦ ꯊꯝꯃꯦ ꯊꯝꯃꯦꯀꯣ